ꯍꯣꯏ ꯍꯣꯏ ꯍꯣꯏ ꯕꯁꯟ ꯕꯁꯟꯇꯥ ꯅꯠꯇ꯭ꯔꯣ ꯎꯝ ꯑꯧ ꯑꯧ ꯑꯧ ꯑꯧ ꯑꯧ

ꯂꯩ ꯂꯩ ꯂꯩ ꯀꯛꯆꯤꯡ ꯒꯥꯔꯗꯦꯟ ꯔꯣꯁ ꯒꯥꯔꯗꯦꯟ ꯍꯥꯏꯕꯗꯨꯁꯨ ꯂꯩ ꯌꯦꯡꯅꯤꯡꯉꯥꯏ ꯃꯐꯝ ꯌꯥꯝ ꯂꯩꯗ ꯁꯦꯔꯧ ꯂꯣꯝꯗꯁꯨ ꯁꯦꯔꯧ ꯊꯣꯡ ꯍꯥꯏꯅ ꯁꯥꯡꯅ ꯀꯛꯆꯤꯡꯒꯤ ꯃꯅꯨꯡ ꯅꯠꯇ꯭ꯔꯁꯨꯀꯣ ꯀꯣꯏꯐꯝ ꯂꯩꯗ ꯌꯥꯝꯅ

ꯑꯧ ꯑꯥ ꯑꯥ ꯅꯠꯇꯦ ꯅꯠꯇꯦ ꯀꯛꯆꯤꯡ ꯃꯅꯨꯡꯗꯅꯤ ꯍꯣꯏ ꯍꯣꯏ ꯍꯣꯏ ꯍꯣꯏ ꯄꯨꯅꯤ ꯄꯨꯅꯤ

ꯍꯣꯏ ꯍꯣꯏ ꯃꯔꯥꯡ ꯀꯥꯏꯅ ꯑꯗꯨꯝ ꯐꯪꯅꯤ ꯃꯔꯥꯡ ꯀꯥꯏ ꯀꯛꯆꯤꯡ ꯀꯛꯆꯤꯡ ꯁꯣꯏꯕꯨꯝ ꯍꯥꯏꯔꯒꯁꯨ ꯌꯥꯝ ꯆꯠꯅꯔꯤꯕꯅꯦ ꯃꯃꯜꯁꯨ ꯍꯥꯎꯁꯨ ꯍꯥꯎꯕ ꯀꯛꯆꯤꯡ ꯕꯣꯔꯥ ꯍꯥꯏꯅ ꯃꯤꯡꯁꯨ ꯆꯠꯂꯦ ꯎꯝ ꯀꯛꯆꯤꯡ ꯁꯣꯏꯕꯨꯝ ꯍꯥꯏꯅꯁꯨ ꯃꯃꯤꯡ ꯆꯠꯂꯦ ꯎꯝ ꯎꯝ ꯍꯥꯎ ꯎꯝ ꯃꯥꯅꯤ ꯃꯥꯅꯤ ꯍꯨꯝ ꯍꯣꯇꯦꯜ ꯅꯠꯇ꯭ꯔꯁꯨ ꯂꯥꯛꯄꯗ ꯑꯩꯈꯣꯏꯗ ꯑꯗꯨꯝ ꯂꯩꯕ ꯌꯥꯏ ꯀꯥ ꯇꯣꯉꯥꯟꯅꯁꯨ ꯂꯩ ꯑꯩꯈꯣꯏ ꯀꯥ ꯑꯍꯥꯡꯕ ꯂꯩꯅꯕꯀꯣ ꯑꯗꯨꯗ ꯑꯗꯨꯝ ꯂꯩꯕ ꯌꯥꯅꯤ ꯁꯥꯔꯍꯣꯏꯅ ꯃꯥꯅꯤ ꯃꯥꯅꯤ ꯎꯝ ꯐꯦꯃꯥꯂꯤꯒ ꯂꯣꯏꯅꯅ ꯂꯥꯛꯀꯗꯣꯔꯤꯅꯤ ꯍꯥꯏꯕ ꯌꯥꯅꯤ ꯌꯥꯅꯤ ꯑꯩꯈꯣꯏꯗ ꯑꯗꯨꯝ ꯂꯩꯕ

ꯍꯣꯏ ꯍꯣꯏ ꯎꯝ ꯑꯧ ꯍꯣꯏ ꯍꯣꯏ ꯂꯥꯛꯑꯣ ꯂꯥꯛꯑꯣ ꯑꯩꯈꯣꯏꯗ ꯀꯥ ꯑꯍꯥꯡꯕꯗꯨꯗ ꯂꯩꯕ ꯌꯥꯅꯤ ꯑꯪ